ꯑꯩꯅ ꯏꯃꯥꯟꯅꯕꯤ ꯑꯃꯒꯤ ꯃꯣꯏꯒꯤ ꯍꯩ ꯂꯩ ꯌꯥꯝ ꯊꯥꯕ ꯂꯩꯀꯣꯜ ꯑꯃꯗ ꯆꯠꯂꯦꯕꯀꯣ ꯑꯗꯨꯒꯤ ꯆꯠꯄ ꯃꯇꯝꯁꯤꯗ ꯀꯔꯤꯇꯧꯏ ꯍꯥꯏꯕ ꯃꯇꯝꯗ ꯉꯁꯥꯏꯒꯤ ꯏꯃꯥꯟꯅꯕꯤꯁꯤꯅ ꯑꯦ ꯅꯪꯗꯤ ꯒꯥꯔꯗꯦꯅꯤꯡꯒꯤ ꯄꯣꯠꯁꯤ ꯌꯥꯝ ꯄꯥꯝꯕꯅꯤꯅ ꯈꯔ ꯍꯥꯏꯕꯤꯔꯝꯃꯨ ꯈꯣꯠꯂꯣꯅ ꯍꯥꯏꯔꯦ ꯃꯣꯏꯁꯨ ꯐꯖꯅ ꯈꯪꯂꯝꯗ꯭ꯔꯦ ꯑꯗꯨꯗꯩ ꯑꯩꯁꯤꯅ ꯍꯥꯏꯗꯤ ꯑꯦ ꯁꯦꯝꯂꯤꯕ ꯃꯑꯣꯡꯁꯤ ꯈꯔ ꯍꯥꯏꯕꯤꯔꯝꯃꯦꯕ ꯍꯥꯏꯕꯗꯤ ꯃꯈꯣꯏꯒꯤ ꯒ꯭ꯔꯥꯐꯇꯤꯡ ꯇꯧꯕꯗꯅꯤ ꯈꯪꯗꯦ ꯂꯌꯥꯔꯤꯡ ꯇꯧꯕꯗꯅꯤ ꯑꯗꯒꯤ ꯀꯠꯇꯤꯡ ꯇꯧꯕꯗ ꯁꯨꯃꯥꯏꯅ ꯇꯧꯗꯅ ꯃꯣꯏ ꯃꯇꯦꯡꯁꯤ ꯌꯥꯝ ꯄꯥꯡꯕꯤꯔꯝꯃꯦꯕ ꯍꯥꯏꯗꯤ ꯒ꯭ꯔꯥꯐꯇꯤꯡ ꯇꯧꯕꯒꯤ ꯄꯣꯠꯇꯗꯤ ꯀꯔꯤꯇꯧꯕ ꯒ꯭ꯔꯥꯐꯇꯤꯡ ꯍꯥꯏꯁꯤꯗꯤ ꯄꯥꯟꯕꯤ ꯑꯅꯤ ꯄꯨꯜꯂꯒ ꯁꯦꯝꯗꯧꯅꯤ ꯄꯥꯟꯕꯤ ꯑꯃꯅ ꯃꯔꯥ ꯌꯥꯎꯕ ꯑꯣꯏꯗꯧꯅꯤ ꯄꯥꯟꯕꯤ ꯑꯃꯅ ꯃꯔꯥ ꯌꯥꯎꯗꯕ ꯃꯊꯛꯀꯤꯗꯣ ꯇꯧꯔꯒ ꯁꯦꯝꯗꯧꯅꯤꯒ ꯍꯥꯏꯔꯒ ꯑꯩꯅ ꯃꯣꯏꯁꯤ ꯇꯥꯛꯄꯤꯔꯦꯕ ꯒ꯭ꯔꯥꯐꯇꯤꯡ ꯇꯧꯕꯒꯤ ꯃꯑꯣꯡ ꯑꯁꯦ ꯑꯗꯒꯤ ꯃꯣꯏꯁꯦ ꯉꯁꯥꯏꯒꯤ ꯈꯪꯂꯝꯗꯕ ꯄꯣꯠ ꯃꯌꯥꯝꯁꯤ ꯈꯪꯕꯅꯤꯅ ꯃꯣꯏꯗꯁꯨ ꯌꯥꯝ ꯍꯔꯥꯎꯔꯦ ꯈꯔꯒ ꯇꯧꯕꯤꯔꯝꯃꯣ ꯑꯗꯒꯤ ꯂꯩ ꯊꯥꯕꯒꯤ ꯃꯇꯥꯡꯗ ꯑꯣꯏꯇꯥꯔꯁꯨ ꯍꯥꯏꯗꯤ ꯃꯣꯏꯅ ꯂꯩ ꯄꯥꯝꯕ ꯃꯈꯜ ꯅꯠꯇ꯭ꯔꯒ ꯂꯩ ꯁꯦꯝꯕꯁꯤꯗ ꯀꯔꯝꯍꯥꯏꯅ ꯂꯩꯁꯤ ꯐꯖꯅ ꯁꯥꯠꯍꯟꯗꯣꯏꯅꯣ ꯑꯩꯒꯤ ꯃꯅꯥꯁꯦ ꯀꯪꯁꯜꯂꯦ ꯈꯣꯠꯆꯜꯂꯦꯒ ꯍꯥꯏꯕꯁꯦ ꯑꯁꯤꯒꯨꯝꯕ ꯃꯌꯥꯝꯁꯦ ꯍꯪꯕ ꯈꯣꯠꯄ ꯇꯧꯕꯗꯒꯤꯗꯤ ꯍꯥꯏꯗꯤ ꯃꯣꯏ ꯑꯩꯉꯣꯟꯗꯁꯨ ꯌꯥꯝ ꯍꯥꯏꯗꯤ ꯅꯨꯡꯉꯥꯏꯖꯔꯦꯕ ꯀꯔꯤꯒꯤꯅꯣ ꯍꯥꯏꯔꯗꯤ ꯑꯩꯅꯁꯨ ꯄꯥꯝꯖꯕ ꯑꯣꯏꯕꯒ ꯑꯗꯒꯤ ꯃꯣꯏ ꯑꯗꯨ ꯇꯧꯕꯒꯤ ꯍꯪꯕꯗ ꯑꯩꯅ ꯍꯦꯟꯅ ꯃꯈꯣꯏꯅ ꯈꯪꯅꯤꯡꯂꯤꯕ ꯄꯣꯠꯁꯤꯗꯒꯤ ꯑꯩꯉꯣꯟꯗ ꯍꯦꯟꯅ ꯍꯥꯏꯗꯤ ꯑꯩꯅꯁꯨ ꯄꯥꯝꯖꯕ ꯑꯣꯏꯕꯒꯤ ꯐꯖꯅ ꯇꯥꯛꯄꯤꯕꯗꯣ ꯑꯗꯨꯝꯍꯥꯏꯅ ꯇꯧꯗꯅ ꯑꯩꯅ ꯇꯥꯛꯄꯤꯔꯒ ꯃꯣꯏꯒꯤ ꯂꯩ ꯁꯦꯝꯕꯗꯨꯁꯨ ꯏꯁꯥꯃꯛꯁꯨ ꯌꯥꯎꯔꯒ ꯐꯖꯅ ꯁꯦꯝꯃꯤꯟꯅꯔꯝꯃꯦ ꯑꯗꯨ ꯍꯦꯟꯅ ꯅꯨꯡꯉꯥꯏꯕꯗꯤ ꯀꯔꯤꯅꯣ ꯍꯥꯏꯔꯗꯤ ꯑꯩꯅ ꯃꯊꯪ ꯑꯃꯨꯛ ꯃꯐꯝꯁꯤꯗ ꯆꯠꯄ ꯃꯇꯝꯗ ꯉꯁꯥꯏꯒꯤ ꯁꯦꯝꯕꯤꯔꯝꯕ ꯄꯣꯠꯁꯦ ꯐꯖꯅꯒ ꯄꯥꯜꯂꯒ ꯂꯩꯔꯝꯕ ꯂꯩꯒꯁꯦ ꯐꯖꯅ ꯇꯧꯔꯦ ꯃꯣꯏꯅꯁꯨ ꯌꯥꯝ ꯍꯔꯥꯎꯏ ꯑꯦ ꯅꯪꯅ ꯊꯥꯔꯝꯕ ꯄꯣꯠꯅꯤ ꯅꯪꯒꯤꯁꯨ ꯂꯩ ꯆꯥꯔꯥꯁꯦ ꯈꯔꯗ ꯑꯣꯏꯔꯁꯨ ꯄꯨꯈꯣ ꯊꯥꯅꯔꯨꯒ ꯍꯥꯏꯔꯒ ꯈꯔ ꯄꯤꯕꯤꯔꯛꯄ ꯑꯩꯉꯣꯟꯗ ꯑꯗꯒꯤ ꯉꯁꯥꯏꯒꯤ ꯍꯩꯒꯨꯝꯕ ꯁꯦꯝꯕ ꯌꯥꯎꯔꯝꯕꯗꯨꯅ ꯑꯩ ꯍꯩꯁꯤ ꯄꯥꯜꯂꯦ ꯈꯣꯠꯂꯦ ꯆꯥꯔꯨꯒ ꯍꯥꯏꯔ ꯄꯤꯔꯛꯄꯗꯣ ꯁꯨꯃꯥꯏꯅ ꯇꯧꯗꯅ ꯍꯥꯏꯗꯤ ꯑꯩꯅ ꯌꯥꯝ ꯊꯥꯖꯔꯨꯗꯅ ꯃꯣꯏꯗꯨꯗ ꯑꯩꯅ ꯈꯤꯇꯪ ꯃꯇꯦꯡ ꯄꯥꯡꯂꯒ ꯄꯥꯡꯕꯤꯔꯨꯕꯗꯨꯅ ꯃꯔꯝ ꯑꯣꯏꯔꯒ ꯐꯖꯅ ꯄꯥꯜꯂꯝꯕꯗꯣ ꯑꯗꯨꯝꯍꯥꯏꯅ ꯊꯣꯛꯄꯗꯣ ꯌꯥꯝ ꯍꯔꯥꯎꯑꯦ ꯃꯣꯏꯗꯁꯨ ꯀꯔꯤꯇꯧꯏ ꯃꯣꯏꯅꯁꯨ ꯌꯥꯝ ꯄꯦꯟꯖ ꯍꯧꯕ ꯑꯁꯨꯝ ꯍꯥꯏꯅ ꯊꯣꯛꯑꯦ